ꯍꯜꯂꯣ ꯑꯥ ꯑꯥ ꯃꯥꯅꯦ ꯑꯥ ꯃꯥꯅꯦ ꯍꯥꯏꯕꯤꯌꯨ ꯁꯣ ꯄ꯭ꯔꯣꯒ꯭ꯔꯥꯝꯁꯦ ꯊꯤꯝ ꯁꯦꯂꯦꯛ ꯍꯥꯏꯗꯤ ꯀꯃꯥꯏꯅ ꯑꯣꯏꯒꯅꯤ ꯐꯦꯁꯟ ꯁꯣꯒꯨꯝꯕ ꯑꯣꯏꯗꯣꯏ ꯑꯣꯏꯕꯤꯗꯣꯏꯔꯥ ꯁꯣꯝꯒꯤꯁꯦ ꯎꯝ ꯇꯥꯏ ꯑꯥ ꯑꯥ ꯑꯗꯨꯗꯤ ꯁꯣꯝꯅ ꯁꯣꯝꯅ ꯁꯦꯠꯀꯗꯧꯔꯤꯕ ꯁꯣꯝꯅ ꯁꯣꯝꯅ ꯁꯦꯠꯀꯗꯣꯔꯤꯕ ꯁꯣꯝꯅ ꯁꯦꯠꯀꯗꯣꯔꯤꯕ ꯑꯥꯎꯠꯐꯤꯠꯇꯨꯒꯤ ꯑꯥꯎꯠꯐꯤꯠꯇꯨꯒꯤ ꯍꯥꯏꯐꯦꯠ ꯍꯥꯏꯕꯤꯌꯨꯅꯦ ꯑꯗꯨꯒꯤ ꯃꯇꯨꯡ ꯏꯟꯅ ꯑꯩ ꯌꯦꯡꯖꯔꯒ ꯁꯣꯝꯒꯤ ꯂꯨꯛꯁꯇꯨ ꯀ꯭ꯂꯤꯌꯥꯔ ꯇꯧꯅꯕ ꯂꯨꯛꯁꯇꯨ ꯀꯃꯥꯏꯅ ꯑꯣꯏꯕ ꯌꯥꯒꯦ ꯑꯗꯣ ꯍꯥꯏꯐꯦꯠ ꯆꯥꯎꯔꯥꯛꯄ ꯗꯦꯁꯀ꯭ꯔꯥꯏꯞ ꯑꯩꯉꯣꯟꯗ ꯈꯪꯍꯟꯕꯤꯔꯛꯑꯣꯅꯦ ꯑꯧ ꯌꯥꯅꯤ ꯑꯥ

ꯑꯗꯨꯗꯤ ꯁꯨꯃꯥꯏꯅ ꯇꯧꯔꯁꯦ ꯍꯤꯌꯔꯁꯦ ꯀ꯭ꯂꯤꯌꯔ ꯁꯝꯁꯦ ꯐꯖꯅ ꯁꯦꯃꯁꯦ ꯂꯥꯏꯛ ꯍꯤꯌꯔ ꯀ꯭ꯔꯤꯝ ꯇꯩꯔꯁꯦ ꯍꯤꯌꯔ ꯀ꯭ꯔꯤꯝ ꯇꯩꯔꯒ ꯁꯝꯗꯣ ꯐꯖꯅ ꯁ꯭ꯇꯥꯏꯜꯂꯤꯡ ꯇꯧꯔꯒꯀꯣ ꯅꯥꯟꯅ ꯇꯛꯊꯣꯛꯄꯤꯔꯁꯦ ꯑꯗꯨꯒ ꯂꯥꯏꯛ ꯁꯤꯝꯄꯜ ꯃꯦꯛ ꯑꯞꯇ ꯇꯧꯔꯁꯦ ꯁꯤꯝꯄꯜ ꯃꯦꯛ ꯑꯞ ꯇꯧꯔꯒ ꯁꯣꯝꯒꯤ ꯖꯣꯂꯥꯏꯟ ꯀꯩ ꯀꯥ ꯁꯔꯞ ꯇꯧꯅꯕ ꯁꯦꯝꯃꯁꯦ ꯑꯗꯨꯒ ꯀꯣꯏꯒꯤꯗꯨꯅ ꯕꯥꯔꯠ ꯑꯣꯏꯜꯒꯨꯝꯕꯀꯣ ꯀꯣꯏꯒꯤ ꯊꯥꯎꯒꯨꯝꯕ ꯇꯩꯔꯒ ꯑꯗꯨꯃꯥꯏꯅ ꯍꯥꯏꯐꯦꯠ ꯁꯦꯝꯃꯒ ꯀꯩꯅꯣ ꯇ꯭ꯔꯤꯝ ꯇꯧꯔꯒ ꯈꯣꯠꯂꯒ ꯑꯗꯨꯃꯥꯏꯅ ꯑꯗꯣꯝꯂꯣꯝꯗ ꯑꯣꯏꯅ ꯍꯥꯏꯐꯦꯠ ꯌꯦꯡꯉꯒ ꯁꯦꯝꯃꯤꯟꯅꯔꯁꯦ ꯑꯗꯣ ꯁꯣꯁꯦ ꯁꯣ ꯁꯣꯁꯤꯒꯤ ꯗꯦꯠꯅ ꯀꯝ ꯀꯥꯟꯗ ꯇꯥꯔꯤꯛꯅ ꯀꯝ ꯀꯥꯟꯗ ꯑꯣꯏꯗꯣꯏꯅꯣ ꯑꯗꯨꯒ ꯄꯨꯡꯁꯦ ꯀꯃꯥꯏꯅ ꯁꯦꯝ ꯁꯥꯕꯩ ꯃꯇꯝꯁꯤꯅ ꯀꯃꯥꯏ ꯇꯧꯗꯣꯏꯅꯣ ꯍꯥꯏꯐꯦꯠ ꯍꯥꯏꯕꯤꯌꯨꯅꯦ ꯑꯣꯀꯦ ꯑꯥ ꯑꯗꯨꯗꯤ ꯑꯥ ꯔꯤꯄꯣꯔꯇꯤꯡꯁꯦ ꯀꯝ ꯀꯥꯟꯗ ꯂꯥꯛꯑꯒ ꯍꯥꯏꯗꯤ ꯑꯩꯉꯣꯟꯗ ꯑꯩꯉꯣꯟꯗ ꯃꯥꯡꯖꯧꯅꯅ ꯃꯥꯡꯖꯧꯅꯅ ꯄꯨꯡ ꯑꯃꯃꯨꯛ ꯃꯃꯥꯡ ꯋꯥꯠꯂꯒ ꯑꯈꯣꯏ ꯁꯦꯝ ꯁꯥꯗ꯭ꯔꯗꯤ ꯑꯩꯉꯣꯟꯗꯁꯨ ꯅꯪꯖꯔꯣꯏꯗꯕꯀꯣ ꯑꯗꯨꯅ ꯄꯨꯡꯗꯣ ꯑꯦꯛꯖꯦꯛ ꯑꯃ ꯍꯥꯏꯕꯤꯌꯣ ꯑꯩꯁꯨ ꯂꯥꯛꯄꯗ ꯈꯨꯗꯣꯡ ꯆꯥꯕ ꯑꯣꯏꯅꯕ ꯑꯗꯨꯝ ꯁꯣꯝꯅ ꯀꯣꯟꯕꯤꯅꯦꯟ ꯑꯣꯏꯕ ꯖꯒꯥ ꯑꯃ ꯍꯥꯏꯁꯦ ꯑꯩꯅ ꯂꯥꯛꯑꯁꯨ ꯌꯥꯔꯦ ꯁꯣꯝꯅ ꯂꯥꯛꯁꯨ ꯌꯥꯔꯦ ꯍꯣꯏ ꯍꯣꯏ ꯑꯧ ꯑꯗꯨꯃꯥꯏꯅ ꯇꯧꯔꯁꯦ ꯍꯣꯏ ꯑꯥ ꯑꯥ ꯑꯗꯨꯗꯤ ꯑꯩ ꯍꯣ ꯍꯣꯏ ꯍꯣꯏ ꯑꯗꯨꯃꯥꯏꯅ ꯊꯦꯡꯅꯔꯁꯦ ꯍꯣꯏ ꯌꯥꯝ ꯅꯨꯡꯉꯥꯏꯖꯔꯦ